ꯑꯩꯅ ꯑꯍꯥꯟꯕ ꯏꯁꯇꯥꯝ ꯀꯜꯂꯦꯛ ꯇꯧꯕꯁꯦ ꯀꯪꯂꯥꯁꯥ ꯌꯦꯛꯄ ꯏꯁꯇꯥꯝ ꯑꯃꯅꯤ ꯍꯧꯖꯤꯛꯀꯤ ꯃꯇꯝꯗꯗꯤ ꯃꯁꯤ ꯐꯪꯗꯦ ꯑꯗꯨꯅ ꯍꯧꯖꯤꯛꯀꯤ ꯃꯇꯝꯗꯗꯤ ꯌꯥꯝꯅ ꯚꯦꯂꯨ ꯂꯩꯕ ꯌꯥꯝꯅ ꯇꯥꯡꯕ ꯃꯃꯜ ꯇꯥꯡꯕ ꯄꯣꯠ ꯑꯣꯏꯔꯦ